ꯒ꯭ꯔꯣꯍꯣꯟ ꯑꯃꯁꯨꯡ ꯀꯣꯃꯦꯠꯀꯨꯝꯕ ꯁꯦꯂꯦꯁꯁꯤꯌꯦꯜ ꯊꯧꯗꯣꯛꯁꯤꯡ ꯑꯁꯤꯅ ꯃꯈꯣꯏꯒꯤ ꯌꯥꯝꯅ ꯊꯨꯅ ꯊꯣꯛꯄ ꯐꯖꯕ ꯑꯃꯁꯨꯡ ꯌꯨꯅꯤꯚꯔꯁꯦꯜꯒ ꯃꯔꯤ ꯂꯩꯅꯕ ꯋꯥꯈꯜꯂꯣꯜ ꯑꯁꯤꯅ ꯃꯔꯝ ꯑꯣꯏꯗꯨꯅ ꯃꯤꯑꯣꯏꯕꯕꯨ ꯄꯨꯛꯅꯤꯡ ꯆꯤꯡꯁꯤꯜꯂꯤ ꯃꯈꯣꯏꯅ ꯀꯣꯁꯃꯣꯁꯀꯤ ꯑꯀꯟꯕ ꯊꯕꯛ ꯊꯧꯔꯝꯁꯤꯡ ꯎꯠꯂꯤ ꯑꯃꯁꯨꯡ ꯄ꯭ꯔꯤꯊꯤꯕꯤꯒꯤ ꯃꯄꯥꯜꯗ ꯂꯩꯕ ꯄꯥꯛ ꯆꯥꯎꯕꯁꯤꯡ ꯑꯗꯨ ꯑꯩꯈꯣꯏꯗ ꯅꯤꯡꯁꯤꯜꯍꯜꯂꯤ ꯍꯥꯏꯔꯤꯕ ꯐꯤꯕꯝꯁꯤꯡ ꯑꯁꯤꯒꯤ ꯂꯥꯛꯀꯗꯧꯔꯤꯕ ꯑꯗꯨꯕꯨ ꯌꯥꯝꯅ ꯉꯛꯄ ꯃꯑꯣꯡ ꯑꯁꯤꯅ ꯑꯩꯈꯣꯏꯒꯤ ꯏꯃꯦꯖꯃꯦꯜ ꯑꯁꯤꯕꯨ ꯊꯋꯥꯏ ꯌꯥꯎꯍꯜꯂꯤ ꯃꯁꯤꯒꯤ ꯊꯕꯛꯇ ꯃꯈꯣꯏꯒꯤ ꯃꯇꯨꯡꯗ ꯂꯩꯔꯤꯕ ꯁꯥꯏꯟꯁ ꯑꯁꯤ ꯑꯉꯟꯕꯅ ꯌꯨꯅꯤꯚꯔꯁ ꯑꯁꯤꯗ ꯂꯩꯔꯤꯕ ꯑꯃꯁꯨꯡ ꯑꯣꯗꯔ ꯑꯗꯨ ꯐꯣꯡꯗꯣꯛꯂꯤ ꯃꯁꯤ ꯀꯌꯥ ꯑꯃꯅ ꯏꯆꯝ ꯆꯝꯕ ꯑꯃꯁꯨꯡ ꯄꯨꯛꯅꯤꯡ ꯊꯧꯒꯠꯅꯤꯡꯉꯥꯏ ꯑꯣꯏꯕ ꯑꯣꯏꯅ ꯎꯏ ꯊꯧꯗꯣꯛꯁꯤꯡ ꯑꯁꯤ ꯌꯥꯝ ꯌꯥꯝꯅ ꯀꯣꯁꯃꯣꯁꯇ ꯑꯩꯈꯣꯏꯒꯤ ꯃꯐꯝ ꯑꯃꯁꯨꯡ ꯃꯁꯤꯕꯨ ꯆꯜꯍꯜꯂꯤꯕ ꯃꯍꯧꯁꯥꯒꯤ ꯅꯤꯌꯝꯁꯤꯡ ꯃꯇꯝ ꯃꯇꯥꯡꯗ ꯌꯥꯝꯅ ꯂꯨꯕ ꯉꯛꯄ ꯑꯃꯁꯨꯡ ꯈꯪꯅꯤꯡꯕꯒꯤ ꯋꯥꯈꯜꯂꯣꯜ ꯑꯃ ꯄꯣꯛꯍꯟꯕ ꯉꯝꯃꯤ